ꯑꯩꯅ ꯈ꯭ꯋꯥꯏꯗꯒꯤ ꯄꯥꯝꯕ ꯔꯦꯁꯤꯄꯤ ꯑꯃ ꯍꯥꯏꯕ ꯇꯥꯔꯒꯗꯤ ꯆꯒꯦꯝꯄꯣꯝꯕ ꯑꯁꯤ ꯌꯥꯝꯅ ꯄꯥꯝꯃꯤ ꯃꯁꯤ ꯃꯤꯛꯁ ꯁꯣꯐ ꯚꯦꯖꯤꯇꯦꯕꯜꯅꯤ ꯍꯥꯏꯕꯗꯤ ꯑꯩꯈꯣꯏꯒꯤ ꯏꯪꯈꯣꯜꯗ ꯐꯡꯕ ꯍꯥꯏꯗꯤ ꯃꯅꯥ ꯃꯁꯤꯡ ꯁꯤꯡ ꯑꯁꯤ ꯄꯨꯟꯁꯤꯜꯂꯒ ꯑꯩꯈꯣꯏꯅ ꯊꯣꯡꯕ ꯃꯊꯦꯜ ꯑꯃꯅꯤ ꯃꯁꯤ ꯑꯩꯒꯤ ꯈ꯭ꯋꯥꯏꯗꯒꯤ ꯄꯥꯝꯖꯕ ꯔꯦꯁꯤꯄꯤ ꯑꯃꯅꯤ